ꯐꯤ ꯂꯣꯟꯕ ꯃꯇꯝꯗ ꯁꯠꯈꯤꯕꯁꯦ ꯌꯥꯝ ꯋꯥꯏ ꯐꯤ ꯂꯪꯕꯒ ꯃꯆꯨ ꯆꯥꯟꯅꯗꯕ ꯑꯗꯨꯒ ꯁꯦꯠ ꯑꯅꯤꯁꯦ ꯂꯦꯕꯦꯜ ꯃꯥꯟꯅꯗꯕꯒꯨꯝꯕ ꯊꯣꯛꯄꯅꯤ ꯐꯤ ꯂꯣꯟꯕꯀꯥꯟꯗ ꯅꯤꯗꯜ ꯇꯠꯈꯤꯕ ꯑꯗꯨꯅ ꯍꯣꯜ ꯑꯃ ꯊꯣꯛꯄ ꯌꯥꯝ ꯊꯦꯡꯅꯕꯅꯤ ꯐꯤ ꯑꯃꯒꯤ ꯄꯦꯇꯔꯟ ꯍꯣꯜ ꯑꯣꯟ ꯆꯠꯄꯒꯤ ꯂꯝꯕꯤꯗ

ꯆꯠꯇꯕ ꯌꯥꯏ ꯑꯗꯨꯒ ꯐꯤ ꯃꯔꯤꯅ ꯇꯦꯟꯒꯜ ꯇꯧꯔꯒ ꯂꯧꯊꯣꯛꯄ ꯉꯝꯗꯕꯁꯨ ꯊꯦꯡꯅꯩ ꯑꯁꯤ ꯊꯦꯡꯅꯔꯤꯕ ꯄ꯭ꯔꯣꯕ꯭ꯂꯦꯝ ꯑꯁꯤꯁꯦ ꯅꯤꯗꯜ ꯑꯅꯧꯕ ꯄ꯭ꯔꯣꯕ꯭ꯂꯦꯝꯒꯤꯗꯃꯛ